ꯑꯩꯈꯣꯏꯒꯤ ꯚꯥꯔꯠꯇ ꯇꯦꯛꯅꯣꯂꯣꯖꯤꯗ ꯑꯍꯣꯡꯕ ꯃꯌꯥꯝ ꯑꯃ ꯂꯥꯛꯈ꯭ꯔꯦ ꯑꯗꯒꯤ ꯏꯟꯗꯁꯇ꯭ꯔꯦꯂꯤꯁ ꯑꯩꯅ ꯈ꯭ꯋꯥꯏꯗꯩ ꯄꯥꯝꯕꯗꯤ ꯃꯨꯀꯦꯁ ꯑꯝꯕꯥꯅꯤ ꯃꯥꯅ ꯖꯤꯑꯣ ꯍꯧꯗꯣꯛꯈꯤꯕꯗꯒꯤ ꯖꯤꯑꯣ ꯁꯔꯕꯤꯁ ꯍꯧꯗꯣꯛꯈꯤꯕꯗꯒꯤ ꯍꯧꯖꯤꯛ ꯑꯩꯈꯣꯏ ꯂꯝꯗꯝꯁꯤꯗ ꯏꯟꯗꯤꯌꯥꯗ ꯂꯩꯕ ꯏꯅꯥ ꯈꯨꯟꯕ ꯂꯥꯏꯔꯕ ꯑꯌꯥꯝꯕ ꯌꯥꯝ ꯍꯣꯡꯅ ꯐꯪꯍꯜꯂꯦ ꯐꯣꯟ ꯁꯔꯕꯤꯁꯇꯕꯨ ꯑꯣꯏꯔꯣ ꯑꯗꯩ ꯏꯟꯇꯔꯅꯦꯠ ꯁꯔꯕꯤꯁꯇꯕꯨ ꯑꯣꯏꯔꯣ ꯌꯥꯝ ꯅꯨꯡꯉꯥꯏꯅ ꯂꯥꯏꯅ ꯌꯥꯝꯅ ꯅꯨꯡꯉꯥꯏꯅ ꯐꯪꯍꯜꯂꯦ ꯑꯗꯩ ꯑꯩꯈꯣꯏꯗꯁꯨ ꯄꯩꯁꯥꯁꯨ ꯍꯟꯊꯍꯜꯂꯦ ꯑꯗꯨꯅ ꯆꯥꯎꯈꯠꯄ ꯃꯌꯥꯝ ꯑꯃꯁꯨ ꯄꯨꯔꯛꯑꯦ ꯃꯣꯏꯅ ꯑꯗꯨꯅ ꯌꯥꯝ ꯄꯥꯝꯃꯤ